ꯑꯩꯅ ꯃꯤꯁꯣꯗꯒꯤ ꯇꯤꯁꯥꯔꯠ ꯑꯃ ꯀꯛꯄꯅꯦ ꯀ꯭ꯋꯥꯂꯤꯇꯤꯁꯨ ꯌꯥꯝ ꯐꯩ ꯃꯥꯏ ꯐꯤꯒꯔꯁꯨ ꯌꯥꯝ ꯇꯥꯏ ꯀꯂꯔꯗꯨꯁꯨ ꯌꯥꯝ ꯐꯖꯩ ꯃꯥꯏꯗꯣ ꯑꯩꯅ ꯀꯛꯄ ꯃꯛꯇ ꯂꯥꯛꯏ ꯑꯗꯨ ꯃꯥꯒꯤ ꯁꯥꯏꯇꯨꯁꯨ ꯑꯩꯅ ꯑꯦꯝꯗ ꯀꯛꯆꯕꯅꯦ ꯑꯗꯨꯃꯛ ꯂꯥꯛꯆꯩ ꯃꯥꯏ ꯇꯤꯁꯥꯔꯠꯇꯣ ꯀ꯭ꯋꯥꯂꯤꯇꯤ ꯌꯥꯝ ꯐꯩ ꯑꯗꯨꯒ ꯀꯂꯔꯁꯨ ꯌꯥꯝ ꯅꯨꯡꯉꯥꯏ ꯑꯗꯨꯒ